ꯂꯥꯛ ꯑꯃꯒ ꯂꯤꯁꯤꯡ ꯀꯨꯟ ꯃꯉꯥꯒ ꯆꯥꯝꯃꯒ ꯀꯨꯟ ꯃꯉꯥ ꯂꯥꯛ ꯑꯅꯤꯒ ꯂꯤꯁꯤꯡ ꯌꯥꯡꯈꯩꯒ ꯆꯥꯝꯃꯒ ꯑꯍꯨꯝ ꯂꯥꯛ ꯑꯍꯨꯝꯒ ꯂꯤꯁꯤꯡ ꯅꯤꯐꯨ ꯃꯉꯥꯒ ꯆꯥꯝꯃꯒ ꯅꯤꯐꯨ ꯃꯉꯥ ꯂꯥꯛ ꯃꯔꯤꯒ ꯂꯤꯁꯤꯡ ꯌꯥꯡꯈꯩ ꯆꯥꯝꯃꯒ ꯀꯨꯟ ꯃꯉꯥ ꯂꯥꯛ ꯃꯉꯥꯒ ꯂꯤꯁꯤꯡ ꯀꯨꯟꯒ ꯆꯥꯝꯃꯒ ꯀꯨꯟꯍꯨꯝꯗꯣꯏ